ꯅꯪ ꯀꯛꯆꯤꯡꯗ ꯀꯣꯏꯔꯛꯅꯦꯗꯣ ꯀꯩꯗꯧꯉꯩ ꯀꯣꯏꯔꯛꯇꯣꯏꯅꯣ ꯗꯦꯠ ꯇꯦꯟꯗ ꯑꯣ ꯀꯛꯆꯤꯡꯒꯤ ꯑꯩꯈꯣꯏꯒꯤ ꯕꯣꯔꯥ ꯑꯍꯥꯎ ꯑꯍꯥꯎꯕ ꯃꯌꯥꯝ ꯂꯩꯔꯤꯁꯦ ꯑꯗꯨꯗ ꯈ꯭ꯋꯥꯏꯒꯤ ꯇꯣꯞ ꯑꯣꯏꯔꯤꯁꯦ ꯀꯛꯆꯤꯡ ꯀꯩꯊꯦꯜ ꯃꯆꯥ ꯍꯥꯏꯗꯅ ꯑꯃ ꯂꯩꯌꯦꯕ ꯑꯗꯨꯒꯤ ꯕꯣꯔꯥꯅꯦꯕ ꯑꯩꯈꯣꯏꯒꯤ ꯑꯥꯎꯠꯁꯥꯏꯠꯇ ꯑꯗꯒꯤ ꯂꯣꯏꯅ ꯐꯣꯔꯦꯟꯗ ꯂꯣꯏꯅ ꯄꯨꯅꯔꯤꯁꯦ ꯍꯥꯏꯗꯤ ꯃꯌꯥꯝ ꯀꯩꯅꯣ ꯇꯧꯔꯒ ꯕꯣꯔꯥꯁꯦ ꯑꯩꯈꯣꯏꯅꯅꯦ ꯆꯦꯡꯁꯦ ꯆꯦꯡꯁꯦ ꯁꯨꯔꯒꯅꯦ ꯆꯦꯡꯁꯦ ꯁꯨꯔꯒ ꯑꯣꯏꯅ ꯁꯥꯔꯤꯅꯦꯕ ꯆꯦꯡꯁꯦ ꯁꯨꯔꯅꯤ ꯍꯋꯥꯏ ꯃꯪꯒꯟ ꯈꯔ ꯍꯥꯞꯄꯅꯤ ꯁꯣꯗꯥꯅꯨꯡꯗ ꯑꯗꯨꯗ ꯈꯔ ꯍꯥꯞꯄꯒ ꯁꯥꯔꯤꯅꯦꯕ ꯑꯗꯣ ꯀꯛꯆꯤꯡꯗ ꯑꯨꯈꯣꯏꯒꯤ ꯀꯛꯆꯤꯡ ꯕꯖꯥꯔꯗꯁꯨ ꯃꯌꯥꯝ ꯐꯪꯉꯦꯕ ꯁꯨꯝꯕꯒꯤ ꯕꯣꯔꯥꯁꯦ ꯑꯗꯣ ꯃꯤꯅ ꯃꯤꯅꯗꯤ ꯍꯥꯏꯌꯦꯕꯀꯣ ꯏꯝꯐꯥꯜꯂꯣꯝꯗꯩ ꯑꯁꯣꯝꯗꯩ ꯂꯥꯛꯄ ꯃꯤꯁꯤꯡꯅꯗꯤ ꯀꯛꯆꯤꯡ ꯕꯣꯔꯥꯅꯦꯅ ꯆꯥꯔꯨꯔꯒ ꯍꯥꯎꯇꯦ ꯍꯥꯏꯕ ꯃꯣꯏꯅꯗꯤ ꯀꯛꯆꯤꯡꯒꯤ ꯑꯩꯈꯣꯏꯒꯤ ꯕꯖꯥꯔꯒꯤ ꯕꯣꯔꯥꯁꯦ ꯇꯣꯛ ꯂꯩꯁꯟꯕ ꯕꯣꯔꯥꯗꯁꯨ ꯃꯈꯟ ꯌꯥꯝꯃꯦꯕ ꯑꯗ ꯃꯈꯟ ꯌꯥꯝꯕꯁꯦ ꯑꯩꯈꯣꯏꯒꯤ ꯀꯛꯆꯤꯡꯒꯤ ꯀꯩꯊꯦꯜ ꯃꯆꯥ ꯕꯣꯔꯥꯁꯦ ꯁꯤꯁꯤꯅꯦꯕ ꯃꯌꯥꯝꯅ ꯃꯃꯤꯡ ꯆꯠꯂꯤꯁꯦ ꯃꯥꯁꯤꯗꯤ ꯃꯥꯒꯤ ꯊꯣꯏꯗꯣꯛꯄ ꯃꯥꯒꯤ ꯃꯍꯥꯎ ꯑꯃ ꯊꯣꯛꯑꯦꯕ ꯎꯝ ꯅꯠꯇꯦ ꯀꯛꯆꯤꯡꯒꯤ ꯕꯣꯔꯥ ꯃꯌꯥꯝꯅ ꯀꯛꯆꯤꯡꯒꯤ ꯕꯣꯔꯥ ꯍꯥꯎꯋꯤ ꯍꯥꯎꯋꯤ ꯍꯥꯏꯁꯦ ꯀꯛꯆꯤꯡꯒꯤ ꯕꯣꯔꯥ ꯍꯧꯖꯤꯛꯀꯤ ꯀꯩꯊꯦꯜ ꯃꯆꯥꯗ ꯐꯪꯉꯤꯕ ꯕꯣꯔꯥꯁꯦ ꯁꯤꯁꯤꯅ ꯈ꯭ꯋꯥꯏ ꯍꯥꯎꯕ ꯕꯣꯔꯥꯅꯦꯕ ꯀꯛꯆꯤꯡ ꯑꯗꯒꯤ ꯑꯩꯈꯣꯏꯅ ꯃꯄꯥꯟ ꯂꯝꯗ ꯗꯦꯂꯤꯗ ꯑꯃꯦꯔꯤꯀꯥꯗ ꯀꯩꯗ ꯑꯩꯈꯣꯏꯅ ꯄꯦꯀꯦꯖꯤꯡ ꯇꯧꯔꯒ ꯂꯣꯏꯅ ꯊꯥꯔ ꯈꯣꯠ ꯇꯧꯔꯤꯁꯦ ꯃꯌꯥꯝ ꯂꯤꯁꯤꯡ ꯂꯧꯕ ꯑꯅꯤ ꯂꯧꯕ ꯂꯧꯔꯒ ꯀꯩꯅꯣ ꯇꯧꯔꯤꯁꯦ ꯑꯥ ꯃꯥ ꯃꯥ ꯑꯗꯨꯗꯤ ꯑꯩꯈꯣꯏ ꯀꯛꯆꯤꯡꯗ ꯂꯩꯕ ꯐꯥꯎꯕ ꯑꯩꯈꯣꯏꯅ ꯃꯍꯥꯎ ꯀꯥꯎ ꯉꯝꯗꯦ ꯍꯥꯏꯇꯥꯔꯦꯅꯦ ꯃꯤꯒꯤ ꯂꯝꯗꯤ ꯂꯥꯏꯔꯗꯅ ꯑꯩꯈꯣꯏꯐꯥꯎ ꯃꯍꯥꯎ ꯀꯥꯎ ꯉꯝꯗꯦꯕ ꯃꯥꯒꯤ ꯃꯍꯥꯎꯁꯦ ꯊꯣꯏꯗꯣꯛꯄ ꯃꯥꯒꯤ ꯃꯍꯥꯎ ꯑꯃ ꯂꯣꯏ ꯂꯩ ꯎꯝ ꯀꯨꯏꯅ ꯄ꯭ꯔꯤꯖꯥꯞ ꯇꯧꯔꯒ ꯏꯁꯇꯣꯔ ꯇꯧꯔꯒ ꯂꯣꯏ ꯊꯝꯕ ꯌꯥꯏꯌꯦ ꯃꯣꯏꯗꯤ ꯑꯩꯈꯣꯏꯅꯅꯦ ꯕꯣꯇꯜ ꯑꯃꯗꯅꯦ ꯐꯖꯅ ꯍꯥꯟꯖꯜꯂꯕ ꯌꯥꯝ ꯇꯥꯏꯠꯂꯤ ꯑꯣꯏꯅ ꯍꯥꯟꯖꯜꯂꯕ ꯍꯥꯟꯖꯜꯂꯒ ꯐꯖꯅ ꯊꯝꯕꯗꯅꯦ ꯀꯨꯏꯅ ꯑꯗꯨꯒꯤ ꯃꯇꯤꯛ ꯊꯝ ꯌꯥꯏꯌꯦꯕ ꯑꯗꯨꯝ ꯃꯍꯥꯎꯗꯣ ꯀꯩꯝꯇ ꯃꯥꯡꯉꯣꯏꯕ ꯃꯣꯏꯗꯗꯤ ꯑꯗꯨꯝ ꯂꯤꯔ ꯂꯤꯔꯒꯁꯨ ꯍꯥꯎꯕ ꯌꯥꯎꯋꯦꯕꯀꯣ ꯑꯗ ꯃꯣꯏꯁꯤꯗꯤ ꯁꯥꯔꯀꯥꯟꯗ ꯑꯩꯈꯣꯏꯅ ꯃꯩꯗꯒꯤ ꯐꯖꯅ ꯀꯣꯊꯔꯒ ꯑꯩꯈꯣꯏꯒꯤ ꯆꯦꯗ ꯌꯣꯝꯕꯁꯤ ꯆꯦꯁꯤ ꯂꯧꯊꯣꯛꯄꯤꯔꯦꯗꯅ ꯑꯗꯨꯏꯗꯨꯒ ꯈꯔ ꯏꯪꯊꯔ ꯀꯥꯟꯗ ꯑꯩꯈꯣꯏꯅꯅꯦ ꯕꯣꯠꯇꯜ ꯑꯃꯒꯨꯝꯕꯗ ꯍꯟꯖꯜꯂꯒ ꯊꯝꯕꯤꯕ ꯃꯣꯏꯗꯤ ꯀꯨꯏꯅ ꯆꯥꯒꯦꯗꯤ ꯑꯩꯈꯣꯏꯅ ꯑꯩꯈꯣꯏ ꯍꯥꯏꯗꯤ ꯑꯇꯣꯞꯄ ꯂꯝꯗꯒꯤꯗꯤ ꯐꯪꯗꯦꯗꯅ ꯑꯩꯈꯣꯏ ꯀꯛꯆꯤꯡꯗꯕꯨ ꯐꯪꯖꯕꯩ ꯋꯥꯅꯦꯕ ꯑꯇꯣꯞꯄ ꯂꯝꯗꯗꯤ ꯐꯪꯗ꯭ꯔꯕꯅꯤꯅ ꯃꯣꯏꯅ ꯆꯥꯒꯦ ꯈꯣꯠꯀꯦ ꯍꯥꯏꯔꯒꯗꯤ ꯈꯔ ꯌꯥꯝ ꯂꯩꯔꯒ ꯑꯗꯨꯃꯥꯏꯅ ꯕꯣꯠꯇꯜ ꯑꯃꯗ ꯐꯖꯅ ꯍꯥꯜꯂꯒ ꯀꯩꯅꯣ ꯇꯧꯔꯒ ꯄꯨꯕ ꯑꯃ ꯍꯌꯦꯡ ꯅꯪ ꯇꯥꯡ ꯇꯔꯥꯗ ꯍꯥꯏꯕ ꯅꯠꯇ꯭ꯔꯣ ꯅꯪ ꯂꯥꯛꯅꯦ ꯍꯥꯏꯗꯣ ꯎꯝ ꯎꯝ ꯂꯥꯛꯑꯀꯥꯟꯗꯅꯦ ꯆꯠꯂꯒꯅꯦ ꯆꯥꯔꯁꯤ ꯑꯗꯒꯤ ꯅꯪꯒꯤ ꯌꯨꯝꯒꯤꯁꯨ ꯄꯨꯅꯤꯡꯉꯥꯏ ꯑꯗꯨꯝ ꯍꯥꯞꯄꯅꯤ ꯑꯗꯨꯗ ꯑꯗꯨꯝ ꯌꯨꯝꯗꯨꯗ ꯂꯩꯔꯤꯕ ꯃꯌꯥꯝꯗꯣ ꯑꯗꯨꯗꯁꯨ ꯆꯥꯅꯅꯕ ꯀꯃꯥꯏꯅ ꯇꯧꯋꯤ ꯀꯛꯆꯤꯡꯒꯤ ꯕꯣꯔꯥꯁꯦ ꯍꯥꯏꯕꯗꯣ ꯅꯪꯅꯁꯨ ꯑꯗꯨꯝ ꯑꯦꯛꯁꯄ꯭ꯂꯦꯟ ꯇꯧꯌꯥꯔꯦꯗꯅ ꯑꯣ ꯑꯗꯣ ꯅꯪ ꯂꯥꯛꯀꯥꯟꯗꯣ ꯑꯩꯉꯣꯟꯗ ꯑꯗꯨꯝ ꯇꯧꯔꯛꯑꯣ ꯑꯩꯅ ꯑꯗꯨꯝ ꯅꯪꯉꯣꯟꯗ ꯑꯗꯨꯝ ꯅꯪ ꯄꯤꯛ ꯎꯞ ꯇꯧꯔꯒꯦꯕ ꯌꯥꯔꯦꯗꯅ ꯎꯝ ꯐꯔꯦ ꯐꯔꯦ ꯎꯝ ꯎꯝ